ꯑꯩꯅ ꯀ꯭ꯂꯥꯁ ꯇꯦꯟ ꯂꯣꯏꯔꯕ ꯃꯇꯨꯡꯗ ꯃꯅꯤꯄꯨꯔꯗ ꯇꯝꯕꯅ ꯐꯒꯗ꯭ꯔꯥ ꯅꯠꯇ꯭ꯔꯒꯅ ꯃꯄꯥꯟ ꯂꯝꯗ ꯇꯝꯕ ꯐꯒꯗ꯭ꯔꯥ ꯍꯥꯏꯅ ꯈꯟꯖꯥꯟꯅꯔꯒ ꯂꯩꯔꯤꯉꯩ ꯃꯇꯝꯗ ꯑꯩꯕꯨ ꯄꯣꯛꯄ ꯏꯃꯥꯅ ꯁꯨꯃꯥꯏꯅ ꯍꯥꯏꯔꯛꯏ ꯃꯄꯥꯟ ꯂꯣꯝꯗ ꯇꯝꯕꯅ ꯐꯒꯗꯕ ꯃꯥꯜꯂꯤ ꯍꯥꯏꯅ ꯃꯗꯨꯗ ꯏꯃꯥꯒ ꯑꯩꯒ ꯈꯟꯅꯔꯒ ꯑꯩꯁꯦ ꯃꯄꯥꯟ ꯂꯝꯗ ꯇꯝꯕ ꯇꯥꯈꯤ ꯑꯗꯨꯕꯨ ꯃꯄꯥꯟ ꯂꯣꯝꯗ ꯇꯝꯕꯅ ꯂꯩꯔꯤꯕ ꯃꯅꯤꯄꯨꯔꯒꯤ ꯏꯗꯨꯀꯦꯁꯟꯒꯤ ꯃꯇꯥꯡꯗꯅ ꯈꯔ ꯁꯣꯠꯊꯅ ꯎꯕꯁꯤꯅ ꯃꯄꯥꯟ ꯂꯣꯝꯗ ꯇꯝꯕꯅ ꯈꯔ ꯐꯒꯗꯔꯥ ꯍꯥꯏꯅ ꯈꯟꯅꯔꯒ ꯇꯥꯈꯤ ꯑꯗꯨꯕꯨ ꯑꯩꯒꯤ ꯏꯃꯥ ꯏꯄꯥꯒꯕꯨꯗꯤ ꯃꯇꯝ ꯈꯔꯕꯨꯗꯤ ꯂꯥꯞꯅꯒꯅꯤ ꯃꯗꯨꯕꯨ ꯑꯣꯏꯔꯕꯁꯨ ꯏꯍꯩ ꯑꯁꯦ ꯍꯩꯇꯕ ꯌꯥꯗꯦ ꯈꯜꯂꯒ ꯃꯗꯨꯕꯨ ꯃꯥꯏ ꯄꯥꯛꯅ ꯆꯠꯅꯕꯒꯤ ꯈꯣꯡꯊꯥꯡ ꯂꯧꯕ ꯇꯥꯈꯤ ꯑꯗꯨꯅ ꯑꯩꯍꯥꯛ ꯍꯧꯖꯤꯛ ꯃꯄꯥꯟ ꯂꯣꯝꯗ ꯂꯥꯏꯔꯤꯛ ꯇꯝꯕ ꯆꯠꯅꯕꯒꯤꯗꯃꯛꯇ ꯁꯦꯝ ꯁꯥꯕ ꯂꯣꯏꯈꯤ